ꯍꯂꯣ ꯍꯂꯣ ꯚꯥꯏ ꯑꯥ ꯅꯨꯡꯉꯥꯏꯔꯤ ꯑꯥ ꯑꯩꯈꯣꯏꯅꯤ ꯍꯟꯗꯛ ꯂꯣꯛꯇꯥꯛ ꯗꯦ ꯌꯥꯎꯕ ꯆꯠꯁꯦ ꯍꯥꯏꯕꯗꯣ ꯀꯃꯥꯏꯅ ꯇꯧꯕꯅꯣ ꯑꯗꯨ ꯍꯪꯒꯦ ꯇꯧꯕꯅꯤ ꯑꯥ ꯑꯥ ꯑꯥ ꯎꯝ ꯑꯗꯨꯗꯤ ꯑꯥ ꯑꯣ ꯑꯗꯨꯗꯤ ꯚꯥꯏ ꯃꯊꯪꯗꯤ ꯃꯊꯪꯒꯤ ꯍꯟꯗꯛꯀꯤ ꯂꯣꯛꯇꯥꯛ ꯗꯦꯁꯦ ꯁꯤ ꯌꯥꯎꯔꯨꯔꯒ ꯃꯊꯪꯒꯤ ꯇꯥꯖ ꯃꯦꯍꯜꯒꯤ ꯀꯩꯅꯣꯗꯨ ꯑꯃꯨꯛ ꯌꯦꯡ ꯌꯥꯏꯅꯦ ꯑꯥ ꯑꯣ ꯑꯧ ꯑꯥ ꯃꯥꯅꯦ ꯃꯥꯅꯦ ꯑꯥ ꯑꯗꯨꯗꯤ ꯑꯩꯈꯣꯏꯁꯨ ꯌꯥꯎꯁꯤꯟ ꯌꯥꯏꯅꯦ ꯑꯗꯨꯗꯤ ꯑꯧ ꯑꯥ ꯃꯥꯅꯦ ꯃꯥꯅꯦ ꯑꯥ ꯑꯥ ꯋꯥꯕꯗꯤ ꯈꯔ ꯇꯥꯔꯦ ꯍꯥꯏꯗꯤ ꯋꯥꯠꯂꯤꯝꯅꯤꯅꯀꯣ ꯑꯣ ꯚꯥꯏ ꯃꯊꯪꯗꯤ ꯀꯩꯅꯣ ꯍꯥꯏꯗꯤ ꯑꯩꯈꯣꯏꯗꯤ ꯃꯣꯏꯔꯥꯡꯗꯁꯨ ꯂꯩꯕꯅꯤꯅ ꯁꯨꯝ ꯅꯨꯡꯗꯥꯡꯋꯥꯏꯔꯝꯒꯨꯝꯕꯗꯣ ꯋꯥꯀꯤꯡ ꯁꯨꯝ ꯊꯣꯛꯄ ꯌꯥꯏꯅꯦꯀꯣ ꯖꯣꯒꯤꯡ ꯇꯧꯕ ꯍꯥꯏꯗꯤ ꯃꯣꯏꯗꯨꯗ ꯍꯥꯏꯗꯤ ꯄ꯭ꯔꯙꯥꯟ ꯃꯟꯇ꯭ꯔꯤꯅ ꯇꯧꯔꯒ ꯖꯤꯝ ꯖꯤꯝ ꯀꯩꯀꯥ ꯖꯤꯝꯒꯤ ꯃꯄꯣꯠ ꯃꯆꯩ ꯁꯨꯗ꯭ꯔꯁꯨ ꯀꯌꯥ ꯑꯦꯛꯁꯔꯁꯥꯏꯁ ꯇꯧꯕꯝ ꯁꯨꯝ ꯊꯝꯃꯝꯅꯦꯕ ꯑꯗꯨꯗ ꯖꯣꯒꯤꯡ ꯁꯨꯝ ꯇꯧꯕ ꯆꯠꯄ ꯌꯥꯕꯖꯥꯠꯅꯤꯀꯣ ꯑꯥ ꯑꯥ ꯑꯗꯨꯗꯤ ꯑꯥ ꯑꯥ ꯑꯗꯨꯒ ꯍꯣꯏ ꯑꯩꯈꯣꯏꯒꯤ ꯃꯅꯤꯄꯨꯔꯗ ꯄꯥꯏꯅꯦꯄꯜ ꯐꯦꯁꯇꯤꯚꯦꯜꯅ ꯑꯃꯁꯨ ꯁꯤꯟꯕ ꯖꯥꯠꯅꯦꯕꯀꯣ ꯑꯗꯨꯁꯨ ꯌꯥꯎꯁꯤꯟꯕ ꯌꯥꯕꯖꯥꯠꯅꯤ ꯑꯥ ꯑꯗꯨ ꯚꯥꯏ ꯀꯩꯅꯣ ꯂꯣꯛꯇꯥꯛ ꯗꯦꯒꯤ ꯁꯦꯂꯦꯕ꯭ꯔꯦꯁꯟ ꯇꯧꯕꯗꯣ ꯃꯤ ꯃꯃꯥꯡ ꯆꯍꯤꯗꯗꯤ ꯀꯌꯥꯃꯨꯛꯀ ꯂꯥꯛꯁꯥꯠꯅꯣ ꯑꯥ ꯑꯥ ꯑꯣ ꯑꯥ ꯎꯝ ꯑꯥ ꯑꯗꯨꯗꯤ ꯚꯥꯏ ꯀꯩꯅꯣ ꯇꯧꯔꯁꯤ ꯑꯗꯨꯗꯤ ꯍꯥꯏꯗꯤ ꯆꯠꯂꯝꯗꯥꯏꯗꯣ ꯑꯗꯥꯏꯗ ꯑꯩꯈꯣꯏꯒꯤꯃꯔꯨꯞ ꯑꯇꯩꯁꯨ ꯇꯧꯔꯒ ꯐꯖꯅ ꯆꯠꯅꯕ ꯈꯤꯇꯪ ꯌꯥꯝ ꯆꯠꯅꯕꯀꯣ ꯍꯣꯏ ꯑꯥ ꯃꯔꯨꯞ ꯑꯩ ꯁꯉꯥꯏꯗꯒꯤ ꯍꯪꯕꯕꯨ ꯀꯔꯤ ꯆꯥꯛ ꯑꯦꯟꯁꯥꯡꯗꯤ ꯀꯃꯥꯏꯅ ꯍꯣꯠꯅꯕꯤꯔꯕꯣ ꯑꯣ ꯊꯕꯛ ꯆꯠꯊꯣꯛꯏꯕ ꯍꯣꯏ ꯍꯣꯏ ꯃꯔꯨꯞ ꯑꯗꯨꯗꯤ ꯍꯣꯔꯦꯟ ꯑꯣꯏꯅ ꯐꯖꯅ ꯁꯥꯟꯅꯔꯁꯦ ꯊꯝꯖꯔꯒꯦ ꯑꯣ